ꯑꯩꯒꯤ ꯔꯤꯆꯥꯔꯖꯁꯤ ꯍꯥꯟꯅꯗꯤ ꯊ꯭ꯔꯤ ꯍꯟꯗ꯭ꯔꯦꯠꯀꯤ ꯍꯥꯟꯕꯗꯨ ꯍꯧꯖꯤꯛ ꯈꯔ ꯍꯣꯡꯊꯕꯗ ꯇꯨ ꯍꯟꯗ꯭ꯔꯦꯠꯀꯨꯝꯕ ꯆꯥꯡꯗ ꯂꯩꯕ ꯄ꯭ꯂꯥꯟ ꯂꯩꯒꯗ꯭ꯔꯥ ꯑꯗꯨꯒꯤꯗꯣ ꯑꯃꯨꯛꯇꯪ ꯈꯪꯅꯤꯡꯉꯦ ꯃꯥꯒꯤ ꯚꯦꯂꯤꯗꯤꯇꯤꯅ ꯀꯌꯥ ꯑꯗꯨꯒ ꯗꯇꯥꯅ ꯀꯌꯥ ꯑꯣꯏꯕ꯭ꯔꯥ ꯑꯗꯨꯒꯨꯝꯕꯅꯆꯤꯡꯕꯁꯨ ꯈꯪꯅꯤꯡꯉꯦ

ꯁꯦꯜ ꯊꯨꯝꯁꯤ ꯈꯔ ꯋꯥꯔꯦ ꯍꯟꯗꯛꯇꯤ ꯌꯥꯔꯒꯗꯤ ꯄ꯭ꯂꯥꯟꯁꯤꯡꯗꯣ ꯂꯨꯄꯥ ꯇꯨ ꯐꯤꯞꯇꯤꯅ ꯀꯌꯥ ꯑꯣꯏꯒꯅꯤ ꯑꯗꯨꯒ ꯃꯥꯒꯤ ꯚꯦꯂꯤꯗꯤꯇꯤ ꯑꯗꯨꯒ ꯗꯇꯥ ꯗꯇꯥ ꯑꯗꯨꯒꯨꯝꯕꯗꯣ ꯀꯌꯥ ꯑꯣꯏꯔꯛꯀꯅꯤ ꯍꯥꯏꯕꯁꯨ ꯈꯔ ꯍꯥꯏꯕꯤꯔꯛꯑꯣ ꯑꯗꯒꯤ ꯇꯨ ꯍꯟꯗ꯭ꯔꯦꯠꯇꯅ ꯀꯌꯥ ꯑꯣꯏꯒꯅꯤ ꯗꯇꯥꯅ ꯀꯌꯥ ꯚꯦꯂꯤꯗꯤꯇꯤꯅ ꯀꯌꯥ ꯑꯗꯨꯅꯆꯤꯡꯕꯗꯣ ꯈꯔ ꯍꯥꯏꯕꯤꯔꯛꯑꯣ ꯑꯩ ꯁꯦꯜꯁꯤ ꯈꯔ ꯑꯆꯤꯟꯕ ꯑꯩꯒꯤ ꯏꯃꯨꯡꯗ ꯑꯆꯤꯟꯕ ꯂꯩꯕꯗꯒꯤ ꯗꯇꯥꯁꯤ ꯔꯤꯆꯥꯔꯖꯁꯤ ꯈꯔ ꯍꯣꯡꯕ ꯄꯥꯝꯃꯦ